ꯇ꯭ꯋꯦꯟꯇꯤ ꯊ꯭ꯔꯤ ꯗꯤꯁꯦꯝꯕꯔ ꯅꯥꯏꯟꯇꯤ ꯅꯥꯏꯇꯤ ꯊ꯭ꯔꯤ ꯐꯣꯔ ꯐꯦꯕꯋꯥꯔꯤ ꯅꯥꯏꯟꯇꯤ ꯅꯥꯏꯟꯇꯤ ꯁꯤꯛꯁ ꯑꯥꯏꯠꯇꯤꯟ ꯖꯨꯟ ꯅꯥꯏꯟꯇꯤ ꯅꯥꯏꯟꯇꯤ ꯑꯩꯠ ꯇ꯭ꯋꯦꯟꯇꯤ ꯐꯣꯔ ꯑꯥꯒꯁ ꯇꯨ ꯊꯥꯎꯖꯟ ꯁꯤꯛꯁ ꯊꯥꯔꯇꯤ ꯖꯅꯋꯥꯔꯤ ꯇꯨ ꯊꯥꯎꯖꯟ ꯊ꯭ꯔꯤ